ꯑꯩꯅ ꯏꯃꯥ ꯅꯥꯕꯒꯤ ꯒꯨꯍꯥꯇꯤꯗ ꯆꯠꯄꯗ ꯕꯁꯇꯒꯤ ꯀꯨꯝꯃꯛꯄꯗ ꯂꯝꯕꯤ ꯍꯣꯁꯄꯤꯇꯥꯟ ꯐꯥꯎꯕ ꯈꯪꯗꯕꯅꯤꯅ ꯀꯦꯕ ꯗꯥꯏꯚꯔ ꯑꯃꯅ ꯍꯪꯂꯒ ꯑꯩꯈꯣꯏꯕꯨ ꯍꯣꯁꯄꯤꯇꯥꯜ ꯇꯥꯟꯅ ꯗ꯭ꯔꯣꯞ ꯇꯧꯕꯤꯔꯝꯃꯤ ꯃꯁꯤꯒꯤꯗꯃꯛ ꯀꯦꯕ ꯗ꯭ꯔꯥꯏꯚꯔ ꯑꯁꯤꯕꯨ ꯑꯩꯈꯣꯏꯅ ꯊꯥꯒꯠꯄ ꯐꯣꯡꯗꯣꯛꯆꯔꯤ